ꯍꯧꯖꯤꯛ ꯍꯧꯖꯤꯛ ꯃꯅꯤꯄꯨꯔꯗ ꯏꯔꯥꯡ ꯊꯣꯛꯂꯤꯕꯁꯦ ꯏꯪꯗ꯭ꯔꯤ ꯇꯪꯗꯨ ꯂꯩꯇꯥꯗ꯭ꯔꯤ ꯍꯥꯏꯅ ꯃꯅꯤꯄꯨꯔꯗꯗꯤ ꯂꯩ ꯑꯗꯨꯕꯨ ꯑꯇꯣꯞꯄ ꯂꯝꯒꯤ ꯃꯤꯑꯣꯏꯁꯤꯡꯅꯗꯤ ꯃꯅꯤꯄꯨꯔꯁꯤꯗ ꯇꯪꯗꯨ ꯂꯩꯇꯥꯔꯦ ꯏꯔꯥꯡ ꯅꯦꯝꯈ꯭ꯔꯦ ꯅꯣꯔꯃꯦꯜ ꯑꯣꯏꯔꯦꯅ ꯍꯥꯏꯅꯩ ꯃꯁꯤ ꯊꯝꯃꯣꯏꯁꯤꯅ ꯌꯥꯝ ꯅꯨꯡꯉꯥꯏꯖꯗꯦ ꯇꯥꯕ ꯃꯇꯝꯗ ꯎꯕ ꯃꯇꯝꯗ ꯌꯦꯡꯕ ꯃꯇꯝꯗ ꯑꯗꯨꯒ ꯁꯣꯁꯦꯜ ꯃꯦꯗꯤꯌꯥꯁꯤꯗ ꯀꯝꯃ꯭ꯌꯨꯅꯤꯇꯤ ꯑꯅꯤꯒꯨ ꯃꯔꯛꯁꯤꯗ ꯀꯝꯃ꯭ꯌꯨꯅꯤꯇꯤ ꯑꯃꯅ ꯑꯔꯥꯟꯕ ꯁꯤꯟꯅꯕ ꯍꯣꯠꯅꯔꯤꯕ ꯑꯃꯅ ꯂꯥꯟꯗꯤ ꯂꯥꯟꯗꯕꯤ ꯑꯃꯅ ꯂꯥꯟꯅꯕ ꯃꯤ ꯃꯥꯁꯦ ꯂꯥꯜꯁꯤ ꯃꯣꯏꯁꯦ ꯂꯥꯜꯂꯤ ꯍꯥꯏꯔꯒ ꯏꯔꯤꯕ ꯑꯗꯨꯒ ꯃꯌꯥꯝꯗ ꯁꯣ ꯇꯧꯔꯤꯕꯁꯦ ꯁꯤꯁꯨ ꯌꯥꯝ ꯅꯨꯡꯉꯥꯏꯖꯗꯦ ꯎꯕ ꯃꯇꯝꯗ ꯌꯦꯡꯕ ꯃꯇꯝꯗ ꯑꯗꯨ ꯁꯔꯨꯛꯄꯨꯗꯤ ꯁꯦꯡꯅ ꯁꯦꯡꯅ ꯏꯕꯤꯔꯝꯃꯗꯤ ꯉꯁꯤ ꯊꯣꯛꯂꯤꯕ ꯏꯔꯥꯡꯁꯦ ꯑꯁꯨꯛ ꯌꯥꯝ ꯆꯥꯎꯅ ꯑꯁꯨꯛ ꯌꯥꯝ ꯁꯥꯡꯅꯁꯨ ꯏꯔꯥꯡꯁꯦ ꯊꯣꯛꯍꯜꯂꯝꯃꯣꯏ ꯊꯣꯛꯁꯨ ꯊꯣꯛꯂꯛꯑꯝꯃꯣꯏ